ꯍꯜꯂꯣ ꯁꯤꯒꯤꯁꯦ ꯕꯣꯕꯣ ꯀꯦꯕ ꯑꯣꯏꯕꯤꯔꯕ꯭ꯔꯥ ꯑꯣ ꯃꯥꯅꯤ ꯃꯥꯅꯤ ꯀꯩꯅꯣꯒꯤ ꯃꯃꯥꯡꯗꯁꯨ ꯑꯩꯁꯦ ꯃꯣꯏꯔꯥꯡꯗꯁꯨ ꯆꯠꯂꯨꯔꯕꯅꯦꯕꯀꯣ ꯑꯗꯨꯗ ꯒꯥꯔꯤ ꯑꯃꯈꯛ ꯌꯥꯝ ꯅꯨꯡꯉꯥꯏꯅ ꯊꯧꯕꯤꯈꯤꯕ ꯑꯃꯈꯛ ꯌꯥꯎꯋꯦ ꯌꯥꯝ ꯁ꯭ꯄꯤꯠꯀꯥꯗꯣ ꯑꯗꯒꯤ ꯏꯁꯩꯒꯗꯣ ꯌꯥꯝ ꯅꯨꯡꯁꯤꯕ ꯀꯩꯅꯣ ꯇꯧꯔ ꯌꯥꯝ ꯅꯨꯡꯉꯥꯏꯅ ꯄꯨꯕꯤꯕ ꯑꯃꯈꯛꯇꯤ ꯌꯥꯎꯋꯦ ꯃꯗꯨꯒꯤ ꯗ꯭ꯔꯥꯏꯕꯔꯗꯣ ꯑꯩꯗꯣ ꯃꯃꯤꯡꯗꯣ ꯃꯥꯏꯗꯣ ꯔꯥꯍꯨꯜ ꯍꯥꯏꯕ꯭ꯔꯥ ꯀꯩꯅꯣꯝꯗꯤ ꯍꯥꯏꯕꯅꯤ ꯑꯗꯨꯝ ꯑꯗꯨ ꯗ꯭ꯔꯥꯏꯕꯔꯗꯣ ꯂꯩꯔꯤꯕ꯭ꯔꯥ ꯑꯣ ꯐꯔꯦ ꯐꯔꯦ ꯃꯥ ꯂꯩꯔꯒꯗꯤ ꯑꯗꯨ ꯒꯥꯔꯤꯗꯨꯝꯇꯪ ꯊꯥꯕꯤꯔꯛꯄ ꯌꯥꯒꯗ꯭ꯔꯥ ꯑꯩꯁꯦ ꯃꯣꯏꯔꯥꯡꯗ ꯍꯟꯗꯛꯁꯨ ꯑꯃꯨꯛ ꯆꯠꯀꯗꯕ ꯑꯃ ꯂꯩꯕ ꯑꯣ ꯐꯅꯤ ꯐꯅꯤ ꯃꯐꯝꯗꯤ ꯑꯩ ꯍꯥꯟꯅ ꯃꯉꯣꯟꯗ ꯑꯗꯨꯝ ꯀꯟꯇꯦꯛ ꯅꯝꯕꯔꯗꯣ ꯊꯥꯖꯔꯛꯑꯒꯦ ꯁꯤ ꯅꯝꯕꯔꯁꯤꯗ ꯑꯗꯨꯝ ꯇꯧꯍꯜꯂꯛꯑꯁꯨ ꯌꯥꯅꯤ ꯃꯥ ꯂꯥꯛꯄ ꯃꯇꯝꯗ ꯑꯣ ꯐꯔꯦ ꯐꯔꯦ ꯑꯣ ꯄꯨꯡꯅ ꯀꯩꯅꯣꯒꯤ ꯑꯗꯨꯋꯥꯏꯗ ꯍꯌꯦꯡꯒꯤ ꯄꯨꯡ ꯅꯤꯄꯥꯟꯒꯤ ꯑꯗꯨꯋꯥꯏꯗ ꯇꯧꯔꯁꯦ ꯑꯌꯨꯛꯀꯤ ꯍꯣ ꯐꯔꯦ ꯐꯔꯦ ꯎꯝ ꯊꯝꯖꯔꯦ ꯊꯝꯖꯔꯦ